ꯍꯂꯣ ꯍꯣꯏ ꯍꯥꯏꯕꯤꯌꯨ ꯍꯣꯏ ꯃꯥꯅꯦ ꯍꯥꯏꯕꯤꯌꯨ ꯀꯔꯝ ꯀꯔꯝꯕ ꯍꯥꯏꯗꯤ ꯑꯉꯥꯡꯒꯤ ꯎꯝ ꯍꯥꯡꯒꯅꯤꯌꯦ ꯑꯣ ꯍꯧꯖꯤꯛ ꯍꯧꯖꯤꯛ ꯂꯥꯛꯇꯣꯏꯔ ꯄꯨꯡ ꯀꯌꯥ ꯑꯗ꯭ꯋꯥꯏꯗ ꯀꯩ ꯍꯥꯏꯕ ꯑꯃꯨꯛꯀ ꯍꯥꯏꯕꯤꯔꯛꯑꯣ ꯍꯣꯏ ꯍꯣꯏ ꯍꯥꯡꯒꯅꯤꯌꯦ ꯑꯣ ꯀꯔꯝꯕ ꯃꯈꯜꯒꯤ ꯌꯦꯡꯅꯤꯡꯕꯒꯤ ꯑꯣꯏꯗꯣꯏꯅꯣ ꯍꯣꯏ ꯐꯪꯉꯦ ꯃꯈꯜ ꯑꯗꯨꯝ ꯈꯔ ꯍꯥꯏꯗꯤ ꯃꯈꯜ ꯑꯗꯨꯝ ꯐꯅꯌꯥꯝ ꯑꯗꯨꯝ ꯂꯩꯔꯦ ꯑꯩꯈꯣꯏꯁꯨ ꯑꯣꯔꯤꯖꯤꯅꯦꯜ ꯑꯣꯔꯤꯖꯤꯅꯦꯜ ꯅꯠꯇꯕ ꯈꯔ ꯍꯣꯡꯂꯞ ꯇꯧꯕꯁꯨ ꯑꯗꯨꯝ ꯌꯥꯎꯋꯦ ꯑꯅꯧꯕꯒꯤ ꯑꯗꯨꯝ ꯀꯩꯅꯣ ꯑꯗꯨꯝ ꯃꯈꯜ ꯃꯈꯜ ꯑꯗꯨꯝ ꯍꯩꯁ ꯑꯥꯔ ꯃꯌꯥꯝ ꯑꯃ ꯌꯥꯎꯔꯦꯗ ꯍꯣꯏ ꯑꯗꯨꯁꯨ ꯂꯥꯛꯑꯦ ꯑꯍꯟꯒꯤꯗꯤ ꯍꯥꯏꯗꯤ ꯍꯥꯏꯗꯤ ꯑꯍꯟꯒꯤ ꯑꯣꯏꯗꯣꯏꯔꯣ ꯀꯔꯤ ꯍꯣꯝ ꯗꯤꯂꯤꯚꯔꯤꯁꯤ ꯍꯧꯖꯤꯛ ꯍꯧꯖꯤꯛꯀꯤ ꯑꯣꯏꯅꯗꯤ ꯁꯔꯚꯤꯁ ꯂꯩꯖꯗꯦꯕꯀꯣ ꯑꯗꯣ ꯍꯥꯟꯅꯕꯨꯗꯤ ꯇꯧꯔꯝꯃꯦ ꯑꯗꯨ ꯀꯩꯀꯩ ꯂꯥꯟ ꯈꯣꯠ ꯂꯥꯟ ꯅꯨꯡ ꯀꯩꯀꯔꯥꯅ ꯈꯔ ꯑꯗꯨꯝ ꯀꯩꯅꯣ ꯑꯄꯟꯕ ꯄꯤꯈꯤꯕꯒꯤ ꯑꯩꯈꯣꯏꯅ ꯍꯧꯖꯤꯛ ꯂꯦꯞꯄꯅꯦꯕ ꯑꯗꯨꯝ ꯍꯥꯏꯗꯤ ꯌꯥꯝ ꯅꯛꯄ ꯃꯐꯝꯕꯨꯗꯤ ꯑꯗꯨꯝ ꯈꯔ ꯑꯗꯨꯝ ꯇꯧꯖꯩꯕ ꯑꯗꯨꯝ ꯀꯥ ꯍꯦꯟꯅ ꯂꯥꯞꯈ꯭ꯔꯗꯤ ꯑꯗꯨꯝ ꯑꯩꯈꯣꯏ ꯀꯌꯥ ꯇꯧꯗ꯭ꯔꯦꯕꯀꯣ ꯑꯗꯣ ꯑꯗꯨꯝ ꯍꯥꯏꯗꯤ ꯗꯨꯀꯥꯟꯗ ꯑꯣꯏꯅ ꯀꯣꯏꯊꯣꯛꯄꯤꯕ ꯌꯥꯔꯗꯤ ꯑꯗꯨꯝ ꯀꯣꯏꯊꯣꯛꯄꯤꯔꯛꯑꯣꯅꯦ ꯍꯥꯏꯗꯤ ꯃꯈꯟ ꯃꯈꯟꯗꯨ ꯑꯗꯨꯝ ꯗꯨꯀꯥꯟꯗꯗꯤ ꯑꯗꯨꯝ ꯎꯖꯔꯦꯗꯅꯥ ꯎꯝ ꯍꯣꯏ ꯍꯣꯏ ꯑꯗꯨꯗꯤ ꯗꯨꯀꯥꯟꯗ ꯑꯣꯏꯅ ꯗꯨꯀꯥꯟꯗ ꯃꯦꯔꯤ ꯀꯩꯅꯣ ꯁꯣꯞ ꯍꯥꯏꯔ ꯑꯗꯨꯝ ꯂꯩꯕꯅꯤ ꯑꯦꯗꯤꯗꯥꯁꯁꯦ ꯑꯣꯔꯤꯖꯤꯅꯦꯜꯗꯤ ꯑꯣ ꯑꯣꯔꯤꯖꯤꯅꯦꯜꯗꯗꯤ ꯂꯨꯄꯥ ꯀꯩꯅꯣ ꯇꯨ ꯊꯥꯎꯖꯟ ꯑꯗꯩ ꯑꯣꯐꯔ ꯇꯨ ꯊꯥꯎꯖꯟ ꯐꯥꯗꯕꯁꯨ ꯑꯗꯨꯝ ꯂꯩꯕ ꯇꯨ ꯊꯥꯎꯖꯟꯒꯤ ꯃꯊꯛ ꯍꯦꯟꯕꯁꯨ ꯂꯩꯌꯦꯕꯀꯣ ꯑꯗꯨꯒ ꯑꯣꯔꯤꯖꯤꯅꯦꯜ ꯅꯠꯇꯕꯤ ꯃꯌꯥꯝꯅ ꯑꯗꯨꯝ ꯈꯔ ꯀꯥ ꯍꯦꯟꯅ ꯇꯣꯡꯅꯕ ꯌꯥꯕꯗꯨꯗꯤ ꯋꯥꯟ ꯊꯥꯎꯖꯟꯒꯤ ꯃꯅꯨꯡꯗꯁꯨ ꯂꯩ ꯍꯣꯏ ꯑꯗꯨꯝ ꯌꯧꯁꯟꯕꯤꯔꯛꯑꯣ ꯑꯗꯨꯒ ꯍꯣꯏ ꯍꯣꯏ